ꯑꯩꯈꯣꯏ ꯏꯃꯨꯡꯒꯤ ꯂꯧꯐꯝ ꯍꯥꯏꯔꯒꯗꯤ ꯂꯩꯖꯗꯦ ꯃꯤꯒꯤ ꯂꯧꯁꯥꯟ ꯑꯃꯈꯛ ꯎꯖꯩ ꯑꯗꯨꯕꯨ ꯂꯧꯁꯥꯟ ꯑꯁꯤ ꯑꯩꯈꯣꯏꯅ ꯂꯧ ꯎꯔꯕ ꯃꯇꯨꯡꯗ ꯕꯣꯔꯥ ꯃꯉꯥ ꯇꯔꯨꯛ ꯇꯔꯦꯠ ꯑꯗꯨꯃꯥꯏꯅ ꯄꯤꯅꯩ ꯑꯩꯈꯣꯏꯒꯤ ꯂꯧꯐꯝ ꯑꯁꯤ ꯄꯥꯠ ꯑꯣꯏꯅ ꯈꯣꯡ ꯃꯈꯣꯡ ꯃꯅꯥꯛꯇ ꯑꯣꯏꯅ ꯇꯧꯏ ꯑꯗꯨꯅ ꯁꯤꯕꯁꯨ ꯌꯥꯎꯏ ꯏꯁꯤꯡ ꯆꯥꯎꯔꯒ ꯑꯗꯨꯒ ꯏꯁꯤꯡ ꯆꯥꯎꯗ꯭ꯔꯒꯅ ꯍꯤꯡꯕ ꯑꯗꯨꯃꯥꯏꯅ ꯇꯧꯏ ꯑꯗꯨꯅ ꯆꯍꯤꯗ ꯗꯥꯎ ꯌꯥꯔꯒꯅ ꯆꯥꯔꯦ ꯗꯥꯎ ꯌꯥꯗ꯭ꯔꯒꯗꯤ ꯆꯥꯗꯕꯅ ꯑꯣꯏ ꯑꯩꯈꯣꯏꯅ ꯂꯧꯐꯝ ꯎꯒꯦ ꯍꯥꯏꯔꯒꯗꯤ ꯁꯤꯔꯣꯏꯗꯕ ꯃꯐꯝ ꯍꯥꯏꯕꯗꯤ ꯏꯁꯤꯡ ꯃꯔꯥꯡ ꯀꯥꯏꯅ ꯐꯪꯕ ꯌꯥꯕ ꯂꯧꯐꯝ ꯆꯥꯎꯁꯨ ꯆꯥꯎꯔꯣꯏꯗꯕ ꯑꯩꯈꯣꯏꯒꯤ ꯀꯪꯊꯛꯀꯨꯝꯕ ꯃꯤ ꯃꯅꯥꯛ ꯅꯛꯄ ꯌꯨꯝ ꯁꯥ ꯀꯩꯁꯥ ꯃꯅꯥꯛ ꯅꯛꯄ ꯑꯣꯏꯕ ꯂꯧꯐꯝꯅ ꯂꯩꯕꯅ ꯐꯕ ꯍꯦꯜꯂꯤ ꯂꯧ ꯑꯁꯤ ꯌꯥꯝꯅ ꯆꯪꯗ ꯌꯥꯗ꯭ꯔꯕ ꯃꯤꯑꯣꯏꯕꯒꯤ ꯃꯆꯤꯟꯖꯥꯛ ꯃꯈꯜ ꯑꯝꯅꯤ ꯑꯩꯈꯣꯏꯅ ꯅꯨꯡꯇꯤꯒꯤ ꯆꯥꯔꯤꯕ ꯂꯧ ꯍꯥꯏꯕꯗꯤ ꯆꯦꯡ ꯑꯁꯤ ꯌꯥꯝꯅ ꯃꯔꯨ ꯑꯣꯏ ꯂꯣꯏꯁꯤꯟꯖꯔꯒꯦ